ꯑꯩꯒꯤ ꯈ꯭ꯋꯥꯏꯗꯒꯤ ꯆꯥꯎꯅ ꯁꯤꯡꯅꯖꯕꯁꯦ ꯑꯩꯒꯤ ꯏꯃꯥꯅꯤ ꯀꯃꯥꯏꯅ ꯁꯤꯡꯅꯒꯦꯗ ꯑꯩꯅ ꯁ꯭ꯀꯨꯜ ꯇꯝꯕ ꯅꯕꯣꯗꯤꯌꯥꯁꯤꯗ ꯇꯝꯃꯛꯄ ꯀ꯭ꯂꯥꯁ ꯁꯤꯛꯁ ꯇꯝꯃꯛꯄ ꯍꯧꯔꯛꯄꯁꯤꯗ ꯑꯩꯁꯦ ꯃ꯭ꯌꯨꯖꯤꯛ ꯌꯥꯝ ꯄꯥꯝꯃꯦ ꯃꯉꯣꯟꯗ ꯍꯥꯏꯖꯩ ꯃꯥꯅ ꯌꯥꯈꯤꯗꯦ ꯑꯗꯨ ꯒꯤꯇꯔꯁꯦ ꯇꯝꯖꯒꯦ ꯍꯥꯏꯖꯕꯅꯦ ꯑꯁꯦꯡꯕꯗꯤ ꯑꯗꯣ ꯌꯥꯗꯦ ꯌꯥꯗꯕꯗꯒꯤ ꯑꯩꯁꯦ ꯕꯥꯁꯤ ꯑꯣꯏꯅ ꯑꯩꯈꯣꯏꯒꯤ ꯁ꯭ꯀꯨꯜꯗꯨꯗ ꯇꯝꯗꯕ ꯌꯥꯗꯦ ꯃ꯭ꯌꯨꯖꯤꯛꯀꯤ ꯏꯟꯁꯇ꯭ꯔꯨꯃꯦꯟ ꯑꯃ ꯇꯝꯗꯕ ꯌꯥꯗꯦ ꯍꯥꯏꯅ ꯍꯥꯏꯕꯗꯒꯤ ꯑꯩꯁꯦ ꯕꯥꯁꯤ ꯑꯣꯏꯅ ꯇꯝꯃꯒꯦꯅ ꯐꯖꯅ ꯍꯥꯏꯅꯔ ꯃꯥꯅ ꯍꯣꯏ ꯍꯣꯏ ꯑꯅ ꯍꯥꯏꯔꯛꯄꯗꯒꯤ ꯇꯝꯃꯦ ꯇꯝꯃꯦ ꯇꯝꯃꯦ ꯇꯝꯃꯦ ꯇꯝꯃꯦ ꯑꯗꯨꯒ ꯑꯩꯁꯦ ꯂꯥꯏꯔꯤꯛꯂꯣꯝꯗ ꯈꯔ ꯁꯣꯏꯔꯛꯀꯦ ꯇꯧꯔꯛꯄꯗꯒꯤ ꯃꯥꯅ ꯕꯥꯁꯤꯁꯦ ꯊꯨꯒꯥꯏ ꯌꯥꯝ ꯄꯦꯟꯖꯒꯤꯗꯦ ꯑꯗꯨꯗꯒꯤ ꯍꯧꯔꯒ ꯑꯩꯁꯦ ꯌꯥꯝꯅ ꯃꯉꯣꯟꯗ ꯑꯣꯏꯅ ꯁꯤꯡꯅꯒꯤ ꯑꯩꯒꯤ ꯏꯃꯥꯗ ꯑꯣꯏꯅ ꯐꯠꯇꯕꯔꯣꯝꯗꯕꯨꯗꯤ ꯅꯠꯇꯦ ꯑꯗꯨꯕꯨ ꯈꯤꯇꯪꯗꯤ ꯈꯟꯈꯤ ꯀꯩꯍꯥꯏ ꯈꯤꯇꯪ ꯅꯨꯡꯉꯥꯏꯈꯤꯗꯦ ꯃꯥꯅ ꯇꯧꯔꯤ ꯃꯑꯣꯡꯗꯣ ꯑꯗꯨꯗꯒꯤ ꯑꯩꯁꯨ ꯏꯁꯩꯔꯣꯝꯗ ꯑꯗꯨꯝ ꯆꯪꯖꯟꯈ꯭ꯔꯦ ꯆꯪꯖꯟꯈ꯭ꯔꯦ ꯑꯗꯨꯝ ꯆꯪꯖꯟꯈ꯭ꯔꯦ ꯁꯤꯡꯅꯕꯗꯒꯤ